ꯑꯩꯈꯣꯏꯒꯤ ꯑꯀꯣꯏꯕꯒꯤ ꯐꯤꯕꯝ ꯑꯁꯤ ꯁꯪꯅ ꯂꯨꯅ ꯅꯥꯟꯅ ꯂꯩꯅꯕꯒꯤꯗꯃꯛꯇ ꯑꯩꯈꯣꯏꯅ ꯇꯧꯕ ꯌꯥꯕꯁꯤ ꯃꯔꯨ ꯑꯣꯏꯅ ꯑꯍꯥꯟꯕꯗ ꯑꯩꯈꯣꯏꯒꯤ ꯎ ꯋꯥ ꯌꯥꯝꯅ ꯊꯥꯕꯤꯕ ꯎ ꯋꯥ ꯍꯩ ꯔꯥ ꯂꯩ ꯁꯨ ꯌꯥꯝꯅ ꯐꯖꯅ ꯊꯥꯕꯤꯕ ꯎ ꯋꯥ ꯍꯩ ꯔꯥ ꯃꯌꯥꯝ ꯊꯥꯕꯁꯤꯅ ꯑꯩꯈꯣꯏꯒꯤ ꯑꯀꯣꯏꯕꯒꯤ ꯁꯛꯇꯝꯕꯨ ꯐꯖꯍꯟꯒꯅꯤ ꯁꯪꯍꯟꯒꯅꯤ ꯑꯃꯁꯨꯡ ꯑꯩꯈꯣꯏꯅ ꯍꯣꯜꯂꯤꯕ ꯁꯣꯔ ꯑꯁꯤ ꯑꯁꯦꯡꯕ ꯅꯨꯡꯁꯤꯠ ꯐꯪꯗꯨꯅ ꯅ ꯑꯩꯈꯣꯏ ꯑꯐꯕ ꯑꯐꯕ ꯍꯛꯆꯥꯡ ꯑꯃ ꯑꯣꯏꯒꯅꯤ ꯑꯗꯨꯅ ꯑꯩꯈꯣꯏꯅ ꯑꯀꯣꯏꯕꯒꯤ ꯐꯤꯕꯝ ꯑꯁꯤ ꯐꯍꯟ ꯐꯅꯕ ꯁꯪꯍꯟꯅꯕ ꯍꯣꯠꯅꯕꯗ ꯑꯩꯈꯣꯏꯅ ꯎ ꯋꯥ ꯃꯔꯥꯡ ꯀꯥꯏꯅ ꯊꯥꯒꯗꯕꯅꯤ ꯑꯗꯨꯒ ꯑꯩꯈꯣꯏꯒꯤ ꯇꯨꯔꯤꯖꯝꯁꯤꯡ ꯂꯥꯛꯂꯤꯕꯁꯤꯡꯅ ꯑꯩꯈꯣꯏꯒꯤ ꯑꯀꯣꯏꯕꯒꯤ ꯁꯛꯇꯝꯁꯤꯡꯗ ꯑꯀꯥꯏꯕ ꯄꯤꯕ꯭ꯔꯥ ꯍꯥꯏꯕ ꯄꯣꯠꯁꯤꯗꯤ ꯑꯀꯥꯏꯕ ꯄꯤꯗꯦ ꯀꯩꯗꯧꯕꯒꯤꯁꯨ ꯄꯤꯗꯣꯏꯅꯣ ꯃꯣꯏꯗꯤ ꯑꯗꯨꯒꯨꯝꯕ ꯐꯖꯕ ꯁꯛꯇꯝꯁꯤꯡ ꯑꯗꯣ ꯑꯩꯈꯣꯏꯒꯤ ꯑꯁꯪꯕ ꯁꯛꯇꯝ ꯐꯖꯕ ꯁꯛꯇꯝ ꯅꯦꯆꯔꯦꯜ ꯕ꯭ꯌꯨꯇꯤ ꯃꯌꯥꯝꯗꯨ ꯌꯦꯡꯅꯕꯒꯤꯗꯃꯛꯇ ꯃꯣꯏꯗꯤ ꯂꯥꯛꯆꯕ ꯈꯛꯇꯅꯤ ꯑꯗꯨꯅ ꯃꯣꯏꯗꯤ ꯑꯗꯨꯒꯨꯝꯕ ꯃꯌꯥꯝ ꯑꯗꯣ ꯆꯥꯎꯈꯠꯅꯕ ꯍꯦꯟꯅ ꯍꯦꯟꯅ ꯆꯥꯎꯈꯠꯅꯕ ꯇꯨꯔꯤꯖꯝꯅ ꯍꯣꯠꯅꯩ ꯑꯗꯨꯒ ꯇꯨꯔꯤꯖꯝꯁꯤꯡꯅ ꯑꯩꯈꯣꯏꯒꯤ ꯑꯀꯣꯏꯕꯒꯤ ꯁꯛꯇꯝꯗ ꯁꯣꯛꯍꯜꯂꯛꯄꯒꯤ ꯄꯣꯠꯇꯤ ꯂꯩꯇꯦ